ꯁꯤꯡꯅ ꯆꯥꯛ ꯊꯣꯡꯕ ꯍꯥꯏꯁꯦ ꯑꯗꯨꯝ ꯊꯣꯡꯏ ꯏꯁꯥꯅ ꯑꯗꯨꯝ ꯁꯤꯡꯅ ꯆꯥꯛ ꯊꯣꯡꯉꯒꯗꯤ ꯍꯣꯏ ꯈꯔꯕꯨꯗꯤ ꯀꯣꯟꯂꯤꯛꯇꯨꯁꯨ ꯈꯔ ꯑꯗꯨꯝ ꯀꯣꯟ ꯃꯈꯩ ꯑꯗꯩ ꯆꯐꯨ ꯎꯌꯥꯟ ꯃꯈꯩꯗꯨꯁꯨ ꯈꯔ ꯑꯗꯨꯝ ꯃꯣꯠꯂꯤ ꯑꯗꯨꯒ ꯒ꯭ꯌꯥꯁꯅ ꯊꯣꯡꯉꯒꯗꯤ ꯈꯔ ꯑꯗꯨꯝ ꯂꯨꯔꯦ ꯊꯕꯛꯁꯨ ꯅꯪꯉꯦ ꯑꯗꯨ ꯈꯔ ꯇꯞꯆꯔꯒꯁꯨ ꯁꯤꯡꯗ ꯊꯣꯡꯕꯁꯤꯁꯨ ꯑꯗꯨꯝ ꯍꯥꯎꯏ ꯆꯥꯛ ꯌꯦꯟꯁꯥꯡꯖꯦ ꯐꯖꯅ ꯑꯗꯨꯝ ꯒ꯭ꯌꯥꯁꯅ ꯊꯣꯡꯕꯗꯒꯤꯗꯤ ꯑꯍꯟ ꯃꯈꯩ ꯑꯍꯜꯂꯃꯟ ꯃꯈꯩꯅꯁꯨ ꯁꯤꯡꯗ ꯊꯣꯡꯉꯒꯗꯤ ꯍꯦꯟꯅ ꯍꯥꯎꯏ ꯍꯥꯏꯕꯁꯨ ꯑꯗꯨꯝ ꯌꯥꯎꯏ ꯑꯗꯣ ꯑꯩꯈꯣꯏꯗꯤ ꯁꯤꯡꯅ ꯏꯁꯥꯅ ꯁꯤꯡꯅꯁꯨ ꯑꯗꯨꯝ ꯊꯣꯡꯏ ꯑꯗꯩ ꯒ꯭ꯌꯥꯁꯅꯁꯨ ꯑꯗꯨꯝ ꯊꯣꯡꯕꯅꯤꯅ ꯑꯅꯤꯁꯤꯒꯤ ꯈꯦꯅꯕ ꯍꯥꯏꯇꯥꯔꯒꯗꯤ ꯈꯔ ꯍꯥꯎꯕ ꯈꯣꯠꯄꯗꯁꯨ ꯈꯔ ꯈꯦꯠꯅꯔꯦ ꯑꯗꯨꯗꯒꯤ ꯈꯤꯇꯪ ꯑꯃꯅ ꯒ꯭ꯌꯥꯁꯇ ꯊꯣꯡꯉꯒꯗꯤ ꯍꯦꯟꯅ ꯂꯨꯔꯦ ꯈꯨꯠꯁꯥꯁꯨ ꯃꯣꯠꯇ꯭ꯔꯦ ꯃꯨꯁꯤꯟꯗ꯭ꯔꯦ ꯑꯗꯩ ꯁꯤꯡꯗ ꯊꯣꯡꯉꯒꯗꯤ ꯈꯔ ꯃꯨꯕ ꯈꯣꯠꯄ ꯀꯩꯗꯧꯕ ꯑꯗꯨꯝ ꯂꯩꯔꯦ ꯑꯗꯨꯒ ꯊꯕꯛꯁꯨ ꯒ꯭ꯌꯥꯁꯅ ꯊꯣꯡꯕꯒꯨꯝꯕꯅ ꯒ꯭ꯌꯥꯁꯅ ꯊꯣꯡꯉꯒꯗꯤ ꯊꯕꯛꯇꯣ ꯈꯔ ꯑꯗꯨꯝ ꯊꯨꯔꯦ ꯅꯪꯉꯦ ꯑꯊꯨ ꯑꯍꯥ ꯆꯠꯀꯦ ꯍꯥꯏꯇꯥꯔꯒꯗꯤ ꯑꯗꯩ ꯁꯤꯡꯗ ꯊꯣꯡꯉꯒꯗꯤ ꯈꯔ ꯑꯗꯨꯝ ꯇꯞꯄꯦ